ꯍꯦꯜꯂꯣ ꯀꯥꯟꯇ ꯑꯩ ꯊꯕꯛ ꯑꯆꯤꯟꯕ ꯑꯃ ꯂꯩꯔꯦ ꯅꯪ ꯒꯥꯔꯤꯗꯨ ꯇꯦꯛꯁꯤꯗꯣ ꯑꯝꯇ ꯋꯥꯏꯒꯦ ꯑꯣ ꯑꯩꯈꯣꯏ ꯀ꯭ꯋꯥꯛꯇꯥꯗꯒꯤꯅ ꯏꯝꯐꯥꯜ ꯐꯥꯎꯕ ꯆꯠꯀꯗꯕꯅꯦ ꯑꯗꯨ ꯃꯃꯜꯗꯨꯅ ꯑꯩ ꯏꯁꯥꯅ ꯊꯧꯔꯒ ꯆꯠꯀꯗꯕꯅꯦ ꯚꯥꯔꯥ ꯃꯃꯜꯗꯨꯅ ꯀꯌꯥꯅꯣ ꯑꯝꯇ ꯍꯥꯏꯔꯛꯑꯣ